ꯌꯧꯔꯛꯑꯕ꯭ꯔꯥ ꯁꯦꯜ ꯀꯌꯥ ꯇꯥꯔꯦ ꯁꯦꯜ ꯁꯤꯗ ꯂꯩꯔꯦ ꯑꯗꯨꯝ ꯍꯜꯂꯛꯇ꯭ꯔꯁꯨ ꯌꯥꯔꯅꯤ ꯑꯆꯣꯏꯕ ꯌꯥꯎꯔꯝꯅꯤ ꯀꯔꯤ ꯁꯤ ꯑꯣ ꯗꯤ ꯌꯥꯗꯦꯕ ꯑꯩꯒꯤꯗꯤ ꯗꯤꯖꯤꯇꯦꯜ ꯄꯦꯃꯦꯟ ꯑꯣꯞꯁꯟ ꯂꯩꯇ꯭ꯔꯤꯅꯦ ꯌꯥꯗ꯭ꯔꯒꯅ ꯇꯣꯛꯇꯥꯔꯦꯗꯅ ꯑꯗꯨ ꯅꯣꯏ ꯃꯦꯅꯦꯖꯔꯗꯗꯤ ꯇꯝꯃꯨꯀꯣ ꯁꯤ ꯑꯣ ꯗꯤ ꯌꯥꯅꯉꯥꯏ ꯁꯤ ꯑꯣ ꯗꯤ ꯄꯥꯝꯕ ꯃꯤꯁꯨ ꯑꯗꯨꯝ ꯌꯥꯎꯔꯛꯀꯅꯤ